ꯑꯩꯒꯤ ꯄꯣꯛꯅꯐꯝ ꯂꯝꯗꯝ ꯀꯛꯆꯤꯡꯗꯗꯤ ꯉꯁꯥꯏꯒꯤ ꯏꯁꯄꯤꯁꯦꯂꯤꯁꯀꯤ ꯑꯣꯏꯕ ꯗꯥꯛꯇꯔꯁꯦ ꯁꯤꯁꯤ ꯌꯥꯝꯅ ꯋꯥꯠꯄ꯭ꯔꯥ ꯍꯥꯏꯅ ꯈꯜꯂꯤ ꯑꯗꯨ ꯍꯥꯏꯕꯗꯤ ꯂꯩꯔꯤꯕꯁꯦ ꯌꯥꯝꯅ ꯅꯠꯇꯦ ꯑꯗꯨꯝ ꯑꯌꯥꯝꯕꯅ ꯄꯨꯜꯂꯞ ꯋꯥꯠꯄꯒꯤ ꯆꯥꯡꯁꯤꯗꯤꯀꯣ ꯑꯃ ꯍꯪꯉꯨꯔꯁꯨ ꯋꯥꯠꯂꯦ ꯑꯃ ꯍꯪꯉꯨꯔꯁꯨ ꯂꯣꯏꯅ ꯍꯥꯏꯗꯤ ꯍꯤꯔꯝ ꯈꯨꯗꯤꯡꯃꯛꯇ ꯋꯥꯠꯄꯁꯨ ꯑꯣꯏꯔꯦ ꯉꯁꯥꯏꯒꯤ ꯍꯧꯒꯠꯂꯛꯄꯗꯁꯨ ꯉꯥꯏꯔꯤꯕ ꯍꯥꯏꯗꯤ ꯁꯦꯝꯒꯠꯂꯛꯄ ꯑꯣꯏꯕꯅꯤꯅ ꯑꯗꯨꯅ ꯍꯥꯏꯕꯗꯤ ꯑꯩꯈꯣꯏ ꯑꯁꯤꯗ ꯂꯩꯔꯤꯕꯁꯦ ꯀꯛꯆꯤꯡꯒꯤ ꯑꯣꯏꯅ ꯇꯥꯔꯗꯤ ꯀꯩꯗꯧꯕ ꯂꯥꯏꯌꯦꯡꯕꯒꯤ ꯆꯠꯅꯕꯁꯦ ꯒꯣꯔꯃꯦꯟ ꯍꯣꯁꯄꯤꯇꯥꯜꯁꯦ ꯑꯁꯤꯗꯒꯤꯗꯤ ꯀꯔꯤꯅ ꯍꯦꯜꯂꯤ ꯍꯥꯏꯕ ꯃꯇꯝꯗ ꯄ꯭ꯔꯥꯏꯚꯦꯠ ꯍꯣꯁꯄꯤꯇꯥꯜꯁꯦ ꯍꯥꯏꯕꯗꯤ ꯂꯅꯥꯏꯒꯤ ꯑꯣꯏꯕ ꯍꯣꯁꯄꯤꯇꯥꯜ ꯑꯁꯤꯒꯨꯝꯕꯁꯦ ꯑꯁꯤꯗ ꯂꯥꯏꯌꯦꯡꯕꯁꯦ ꯑꯗꯨꯝ ꯆꯠꯅꯦꯕ ꯀꯩꯒꯤꯅꯣ ꯍꯥꯏꯕꯗꯤ ꯈꯨꯠꯁꯨ ꯈꯨꯂꯥꯏꯒꯤ ꯉꯁꯥꯏꯒꯤ ꯈꯨꯗꯣꯡꯆꯥꯗꯕ ꯃꯥꯌꯣꯛ ꯊꯦꯡꯅꯕꯒꯨꯝꯕꯁꯦ ꯌꯥꯎꯔꯕꯅꯤꯅ ꯃꯥꯒꯤ ꯗꯔꯀꯥꯔ ꯇꯥꯕꯒꯤ ꯃꯇꯨꯡ ꯏꯟꯅ ꯃꯥꯒꯤ ꯑꯐꯕꯗꯣ ꯊꯤꯅꯔꯒꯁꯨ ꯆꯠꯅꯔꯦ ꯁꯔꯀꯥꯔꯒꯤꯅꯦ ꯂꯩꯔꯤꯕꯁꯤꯗ ꯍꯥꯏꯗꯤ ꯃꯥꯒꯤ ꯐꯦꯁꯤꯂꯤꯇꯤ ꯐꯪꯒꯗꯕ ꯏꯟꯐ꯭ꯔꯥꯏꯁꯇ꯭ꯔꯛꯆꯔ ꯁꯦꯝꯒꯠ ꯁꯥꯒꯠꯂꯒ ꯊꯦꯝꯕꯤꯒꯗꯕ ꯄꯣꯠ ꯃꯈꯩꯁꯦ ꯑꯃꯠꯇ ꯁꯨꯅ ꯂꯩꯇ꯭ꯔꯦꯕ ꯑꯗꯨꯅꯗꯤ ꯑꯗꯨꯝ ꯂꯅꯥꯏꯒꯤ ꯑꯣꯏꯕ ꯍꯣꯁꯄꯤꯇꯥꯜꯁꯦ ꯁꯤꯒꯤꯁꯤꯗꯅꯦꯕ ꯂꯣꯏꯅ ꯆꯠꯅꯔꯦ ꯍꯦꯟꯅꯗꯤ ꯆꯦꯛꯁꯤꯟꯕꯁꯨ ꯀꯩꯗꯧꯏ ꯍꯥꯏꯕ ꯃꯇꯝꯗ ꯍꯥꯏꯗꯤ ꯒꯣꯕꯔꯃꯦꯟꯒꯤ ꯍꯣꯁꯄꯤꯇꯥꯜꯁꯦ ꯁꯤꯒꯤꯁꯤꯅ ꯍꯥꯏꯗꯤ ꯆꯦꯛꯁꯟꯗꯦ ꯍꯥꯏꯕꯃꯛꯇꯤ ꯌꯥꯗꯦ ꯑꯗꯨꯕꯨ ꯉꯁꯥꯏꯒꯤ ꯈꯨꯠꯆꯨ ꯈꯨꯂꯥꯏ ꯁꯨꯅ ꯂꯩꯇ꯭ꯔꯕꯅꯤꯅ ꯆꯦꯛꯁꯤꯟꯕꯒꯤ ꯆꯥꯡꯁꯨ ꯋꯥꯠꯂꯦ ꯂꯅꯥꯏꯒꯤ ꯍꯣꯁꯄꯤꯇꯥꯜꯗꯗꯤ ꯍꯥꯏꯗꯤ ꯃꯤ ꯃꯁꯥꯒꯤꯅꯤꯅ ꯍꯥꯏꯕꯒꯤ ꯆꯦꯛꯁꯤꯟꯅ ꯇꯧꯕꯒꯤ ꯂꯅꯥꯏꯁꯤꯗ ꯑꯣꯏꯅ ꯄꯥꯝꯅꯔꯒ ꯂꯅꯥꯏꯒꯤꯁꯦ ꯁꯤꯒꯤꯁꯤꯅ ꯍꯦꯟꯅ ꯄꯥꯝꯅꯅ ꯆꯠꯅꯕꯁꯦ ꯁꯨꯃꯥꯏꯅ ꯑꯣꯏꯅ ꯑꯣꯏꯔꯦ